ꯏꯕꯨꯡꯉꯣ ꯅꯪꯒꯤ ꯇꯦꯛꯁꯤꯒꯤ ꯕꯥꯍꯔꯥꯖꯦ ꯑꯩꯉꯣꯟꯗꯗꯤ ꯄꯩꯁꯥꯗꯣ ꯂꯣꯏꯅꯃꯛ ꯁꯨꯔꯝꯗ꯭ꯔꯦ ꯑꯗꯨꯅ ꯅꯪꯒꯤ ꯖꯤꯄꯦꯒ ꯌꯥꯎꯕ꯭ꯔꯅꯦ ꯑꯗꯣ ꯖꯤꯄꯦ ꯌꯥꯎꯔꯒꯗꯤ ꯅꯉꯣꯟꯗ ꯑꯗꯨꯝ ꯖꯤꯄꯦꯗ ꯑꯗꯨꯝ ꯀꯥꯞꯂꯛꯑꯒꯦ ꯌꯥꯔꯕ ꯅꯠꯇ꯭ꯔꯣ